ꯑꯩꯈꯣꯏꯒꯤ ꯂꯩꯔꯛ ꯂꯩꯀꯥꯏꯗ ꯈꯠꯅ ꯆꯩꯅꯕ ꯊꯣꯛꯄꯁꯤ ꯃꯁꯤꯒꯤ ꯃꯔꯝꯁꯤ ꯂꯥꯏꯔꯕ ꯑꯃꯁꯨꯡ ꯊꯕꯛ ꯐꯪꯗꯕꯁꯨ ꯊꯕꯛ ꯐꯪꯗꯕꯅꯤꯅ ꯃꯁꯥꯃꯛ ꯊꯕꯛꯇꯣ ꯋꯥꯊꯤ ꯋꯥꯔꯦꯝ ꯂꯩꯀꯥꯏꯗ ꯑꯗꯨꯝ ꯂꯩꯄꯨꯡ ꯐꯝꯃꯒ ꯋꯥ ꯉꯥꯡꯉꯒ ꯂꯩꯔꯦ ꯃꯁꯤꯅ ꯈꯠꯅꯕꯒꯤ ꯆꯥꯟꯁꯁꯦ ꯌꯥꯝꯅ ꯀ꯭ꯔꯥꯏꯝ ꯊꯣꯛꯄꯩ ꯆꯥꯟꯁꯁꯦ ꯌꯥꯝꯅ ꯍꯥꯏ ꯄ꯭ꯔꯣꯕꯦꯕꯜ ꯑꯣꯏ ꯃꯁꯤꯅ